ꯑꯩ ꯁꯃꯨꯗ꯭ꯔ ꯃꯄꯥꯟꯗ ꯆꯠꯄ ꯄꯥꯝꯃꯤ ꯁꯃꯨꯗ꯭ꯔ ꯃꯄꯥꯟ ꯍꯥꯏꯁꯦ ꯒꯋꯥꯒꯤ ꯕꯤꯆꯀꯨꯝꯕ ꯁꯨꯝꯕ ꯃꯄꯥꯟꯁꯤꯗ ꯆꯠꯄ ꯄꯥꯝꯃꯦ ꯒꯋꯥ ꯕꯤꯆꯁꯦ ꯌꯥꯝꯅ ꯐꯖꯩ ꯃꯐꯝꯁꯦ ꯁꯤꯗ ꯆꯠꯄꯅ ꯍꯦꯟꯅ ꯄꯥꯝꯖꯩ ꯃꯔꯝꯗꯤ ꯁꯃꯨꯗ꯭ꯔ ꯃꯄꯥꯜꯁꯦ ꯃꯤꯅ ꯃꯌꯥꯝꯅ ꯁꯨꯝ ꯁꯃꯨꯗ꯭ꯔ ꯃꯄꯥꯜ ꯆꯠꯅꯔꯤꯁꯦ ꯑꯇꯩꯒꯤ ꯅꯠꯇꯕ ꯐꯣꯇꯣꯁꯣꯠꯀꯨꯝꯕ ꯑꯗꯒꯤ ꯃꯐꯝꯗꯨꯗ ꯂꯩꯕꯒꯤ ꯅꯨꯡꯁꯤꯠ ꯁꯤꯡ ꯅꯨꯡꯁꯤꯠ ꯑꯗꯒꯤ ꯃꯐꯝꯗꯨꯒꯤ ꯑꯀꯣꯏꯕꯒꯤ ꯐꯖꯕ ꯁꯤꯒꯤ ꯃꯌꯥꯝꯅ ꯆꯠꯅꯔꯤꯁꯦ ꯁꯤꯒꯤꯅꯤ ꯑꯗꯨꯕꯨ ꯑꯩꯒꯤ ꯑꯣꯏꯅꯗꯤ ꯃꯐꯝꯗꯨꯗꯒꯤ ꯀꯥꯅꯕ ꯍꯥꯏꯗꯤ ꯁꯃꯨꯗ꯭ꯔꯒꯤ ꯏꯁꯤꯡꯁꯦ ꯖꯁ ꯊꯨꯝꯍꯤ ꯆꯦꯜꯂꯤ ꯍꯥꯏ ꯑꯗꯨ ꯑꯩ ꯑꯗꯨꯝꯕꯗꯣ ꯑꯩ ꯇꯦꯁ ꯇꯧꯕ ꯑꯗꯨꯒ ꯇꯨꯔꯤꯁꯇꯔꯁꯤꯡꯁꯤꯒ ꯎꯅꯔꯒ ꯂꯝ ꯀꯣꯏꯕ ꯂꯥꯛꯄꯗ ꯃꯈꯣꯏꯒꯤ ꯑꯋꯥ ꯅꯨꯡꯉꯥꯏ ꯑꯣꯔ ꯃꯈꯣꯏꯅ ꯅꯍꯥꯟꯈꯩꯗꯒꯤ ꯂꯩꯔꯛꯄ ꯃꯁꯤꯁꯤꯡꯁꯦ ꯋꯥꯔꯤ ꯋꯥꯇꯥꯏ ꯁꯥꯅꯖꯔꯒ ꯃꯈꯣꯏꯗꯒꯤ ꯐꯪꯕ ꯋꯥꯕ ꯅꯣꯂꯦꯖꯁꯤꯡꯗꯣ ꯂꯧꯖꯕ ꯁꯤꯅꯤ ꯑꯩꯅ ꯄꯥꯝꯕꯁꯦ